ꯍꯜꯂꯣ ꯑꯥꯎ ꯇꯥꯔꯦ ꯇꯥꯔꯦ ꯑꯣ ꯅꯨꯡꯉꯥꯏꯔꯤ

ꯎꯝ ꯍꯣꯏ ꯆꯥꯁꯤꯅꯦ ꯀꯗꯥꯏꯗ ꯆꯥꯁꯤꯒꯦ ꯀꯗꯥꯏꯗ ꯐꯝꯃꯨꯁꯤꯒꯦ ꯅꯨꯡꯉꯥꯏꯗꯧ ꯃꯐꯝ ꯂꯩꯕ꯭ꯔꯣ ꯍꯣꯏ ꯍꯣꯏ ꯍꯣꯏ ꯍꯣꯏ ꯀꯔꯤ ꯂꯝ ꯒꯥꯔꯗꯦꯟꯅꯣ ꯀꯗꯥꯏ ꯒꯥꯔꯗꯦꯟꯗꯅꯣ ꯑꯣ ꯍꯣꯏ ꯍꯣꯏ ꯃꯣꯏꯗꯨꯕꯣ ꯃꯐꯝ ꯅꯨꯡꯉꯥꯏ ꯍꯥꯏꯕ꯭ꯔ ꯀꯃꯥꯏ ꯇꯧꯒꯦ ꯑꯣ ꯑꯗꯨ ꯑꯣ ꯑꯉꯥꯡꯁꯤꯡ ꯂꯣꯏꯅ ꯊꯕꯛ ꯆꯠꯊꯣꯛꯅꯈꯤꯕ ꯌꯥꯎꯏ ꯌꯨꯝꯗ ꯂꯩꯕꯁꯨ ꯌꯥꯎꯔꯤ ꯑꯗꯨꯅꯤ ꯑꯗꯨꯅ ꯀꯔꯤꯕꯣ ꯑꯣ ꯑꯅꯥ ꯑꯌꯦꯛꯇꯤ ꯊꯣꯏꯗꯣꯛꯄ ꯌꯥꯎꯗꯦ ꯑꯣ ꯑꯗꯨ ꯐꯩ ꯐꯩ ꯅꯣꯏ

ꯑꯥ ꯑꯉꯥꯡ ꯑꯃ ꯑꯅꯤꯗꯤ ꯑꯉꯥꯡ ꯑꯍꯨꯝ ꯃꯔꯤ ꯁꯨꯏ ꯑꯅꯤ ꯑꯍꯨꯝꯗꯤ ꯄꯥꯜꯂꯦ ꯑꯧ ꯍꯣꯏ ꯍꯣꯏ ꯐꯩꯅꯦ ꯑꯗꯨꯗꯨꯝ ꯑꯗꯨ ꯀꯨꯏꯔꯦ ꯎꯅꯗꯕ ꯀꯃꯥꯏ ꯑꯣ ꯍꯣꯏ ꯍꯣꯏ ꯑꯗꯨ ꯑꯧ ꯍꯣꯏ ꯍꯣꯏ ꯎꯝ ꯎꯝ ꯍꯣꯏ ꯍꯣꯏ ꯑꯗꯨ ꯅꯠꯇꯕ ꯑꯇꯣꯞꯄ ꯑꯇꯩ ꯑꯇꯩꯁꯨ ꯀꯔꯤ ꯀꯔꯤ ꯌꯦꯡꯕ ꯌꯥꯕ ꯀꯩꯅꯣꯒꯤ ꯈꯥꯡꯉꯕꯣꯛ ꯒꯥꯔꯗꯦꯟ ꯈꯥꯡꯉꯕꯣꯛꯀꯤ ꯍꯣꯏ ꯍꯣꯏ ꯑꯥꯎ

ꯎꯝ ꯍꯣꯏ ꯍꯣꯏ ꯍꯣꯏ ꯍꯣꯏ ꯁꯤꯗꯁꯨ ꯑꯅꯛꯄꯗꯁꯨ ꯑꯃ ꯒꯥꯔꯗꯦꯟ ꯑꯅꯛꯄꯗꯁꯨ ꯒꯥꯔꯗꯦꯟ ꯑꯃ ꯂꯩ ꯍꯥꯏꯅꯦ ꯁꯤꯗ ꯈꯥꯡꯉꯕꯣꯛꯁꯤꯗꯁꯨ ꯍꯣꯏꯅꯦ ꯍꯣꯏꯅꯦ ꯁꯤꯗꯁꯨ ꯑꯃ ꯂꯩ ꯍꯜꯂꯛꯑꯒ ꯌꯦꯡꯉꯁꯨ ꯌꯥꯏ ꯑꯗꯨꯝ ꯆꯠꯊꯣꯛ ꯆꯠꯁꯤꯟ ꯌꯦꯡꯊꯣꯛ ꯌꯦꯡꯁꯤꯟ ꯇꯧꯗꯕ ꯖꯥꯒꯗꯨ ꯈꯔ ꯌꯦꯡꯕ ꯈꯣꯠꯄ ꯇꯧꯕ ꯌꯥꯏ ꯍꯥꯏꯕꯅꯤꯗ ꯍꯣꯏꯅꯦ ꯑꯗꯨꯅꯤꯅꯦ ꯑꯥꯎ

ꯍꯣꯏ ꯍꯣꯏ ꯍꯣꯏ ꯍꯣꯏ ꯑꯗꯨ ꯀꯔꯝꯕ ꯀꯔꯝꯕ ꯇꯥꯔꯤꯛꯇ ꯆꯠꯅꯗꯣꯏꯅꯣ ꯃꯇꯝꯗꯨꯃ ꯂꯦꯞꯄꯣ ꯑꯣ ꯍꯣꯏ

ꯑꯣ ꯍꯣꯏ ꯍꯣꯏ ꯎꯝ ꯎꯝ ꯎꯝ

ꯑꯥ ꯍꯣꯏ ꯍꯣꯏ ꯍꯣꯏ ꯑꯗꯨ ꯌꯥꯏ ꯌꯥꯏ ꯌꯥꯎꯍꯜꯂꯛꯀꯦ

ꯍꯣꯏ ꯍꯣꯏ ꯑꯩꯒꯤꯁꯨ ꯑꯉꯥꯡꯁꯤꯡꯒꯤ ꯐꯤꯔꯣꯟ ꯈꯔ ꯂꯩꯕꯤꯌꯨ ꯈꯣꯠꯄꯤꯌꯨ ꯍꯥꯏꯔꯤꯅꯦ ꯍꯣꯏ ꯍꯣꯏ ꯀꯔꯤ ꯀꯔꯤꯅꯣ ꯐꯤꯔꯣꯟ

ꯑꯥ

ꯍꯣꯏ ꯍꯣꯏ ꯍꯣꯏ ꯑꯉꯥꯡ

ꯎꯝ ꯐꯩ ꯐꯩ ꯑꯗꯨ ꯍꯣꯏ ꯎꯝ ꯑꯗꯨꯝ ꯂꯥꯛꯇꯧꯕ ꯅꯨꯃꯤꯠ ꯑꯗꯒꯤ ꯀꯩꯅꯣ ꯇꯧꯗꯧꯕ ꯃꯇꯝꯗꯣ ꯑꯗꯨꯝ ꯍꯥꯏꯔꯛꯑꯣ ꯌꯥꯅꯤ

ꯎꯝ ꯎꯝ ꯐꯩ ꯐꯩ ꯎꯝ ꯐꯩꯌꯦ ꯐꯩꯌꯦ ꯑꯣ ꯑꯉꯥꯡꯈꯩꯗꯤ ꯌꯥꯝꯅ ꯀꯣꯏꯆꯠ ꯆꯠꯁꯦꯕꯨ ꯍꯥꯏꯔꯤꯅꯦ ꯑꯇꯩ ꯑꯇꯩꯁꯨ ꯌꯦꯡꯁꯤ ꯈꯣꯠꯁꯤ ꯍꯥꯏꯅꯕꯨ ꯍꯥꯏ ꯍꯥꯏꯕ ꯌꯥꯎꯔꯤꯅꯦ ꯑꯇꯩ ꯑꯇꯩꯁꯨ ꯌꯦꯡꯉ ꯂꯣꯏꯔꯦ ꯀꯔꯤ ꯀꯔꯤ ꯐꯤꯔꯣꯜ ꯂꯩꯕ ꯑꯗꯨꯒꯤ ꯀꯩꯅꯣꯁꯨꯅꯤ ꯑꯗꯨꯁꯨ ꯑꯗꯨꯅꯤ ꯑꯗꯨꯒ ꯃꯣꯏꯅꯗꯤ ꯀꯩꯅꯣꯗꯒꯁꯨ ꯕꯤꯁꯥꯜꯒꯁꯨ ꯆꯠꯁꯤ ꯍꯥꯏꯔꯛꯏꯅꯦ ꯑꯉꯥꯡꯈꯩꯅꯗꯤ ꯑꯣ ꯄꯣꯠ ꯆꯩ ꯌꯥꯝꯅ ꯌꯥꯎꯋꯦꯅ ꯍꯥꯏꯌꯦ ꯑꯩꯈꯣꯏꯕꯨꯗꯤ ꯆꯠꯂꯨꯗ꯭ꯔꯤ ꯈꯪꯗꯦ ꯑꯉꯥꯡꯈꯩꯗꯤ ꯑꯈꯪꯕ ꯌꯥꯎꯏꯅꯦ

ꯁꯤꯗꯁꯨ ꯊꯧꯕꯥꯜꯗꯁꯨ ꯂꯩ ꯃꯥꯂꯦꯅꯦ ꯑꯣ ꯑꯗꯨꯗꯤ ꯂꯝꯕꯤ ꯑꯣꯏꯔꯗꯤ ꯑꯗꯨꯗꯁꯨ ꯌꯦꯡꯕ ꯌꯥꯏꯅꯦ ꯎꯝ ꯎꯝ